ꯍꯂꯣ ꯍꯣꯏ ꯍꯣꯏ ꯃꯥꯅꯦ ꯃꯥꯅꯦ ꯀꯔꯤ ꯍꯥꯏꯒꯦ

ꯂꯩꯌꯦ ꯂꯩꯌꯦ ꯑꯗꯣ ꯀꯔꯤ ꯀꯔꯤ ꯄꯣꯠꯅꯣ ꯏꯕꯦꯝꯃ ꯋꯤꯟꯇꯔꯒꯤ ꯄꯥꯝꯕꯤꯔꯤꯁꯦ ꯂꯩꯗꯤ ꯂꯩꯌꯦ ꯑꯗꯨ ꯁꯥꯏꯖ ꯀꯔꯤ ꯀꯔꯥ ꯀꯣ ꯃꯆꯨ ꯃꯅꯤꯟ ꯅꯪ ꯍꯥꯏꯕ ꯑꯍꯨꯝꯃꯛꯇꯣ ꯂꯣꯏ ꯂꯩꯌꯦ ꯑꯗꯣ ꯀꯩꯅꯣ ꯇꯧꯔꯒ ꯑꯗꯨꯒꯤ ꯀꯩꯅꯣꯁꯤꯗꯤ ꯁꯥꯏꯖꯇꯣ ꯑꯗꯨꯒ ꯑꯗꯨꯃꯥꯏꯅ ꯇꯧꯕꯤꯔꯛꯑꯣ ꯑꯗꯨꯒ ꯑꯩꯈꯣꯏꯒꯤ ꯀꯩꯅꯣꯗꯅꯦ ꯁꯤꯒꯤ ꯅꯝꯕꯔꯁꯤꯗ ꯋꯥꯆꯞꯇꯅꯦ ꯇꯧꯔꯒꯅꯦ ꯅꯪꯒꯤ ꯁꯥꯏꯖꯇꯣ ꯑꯗꯨꯝ ꯏꯔꯛꯄ ꯌꯥꯔꯦ ꯑꯩꯅꯅꯦ ꯅꯪꯒꯤ ꯁꯥꯏꯖꯁꯤ ꯌꯦꯡꯉꯒ ꯃꯆꯨꯗꯨ ꯍꯥꯏꯔꯒ ꯑꯩꯅ ꯐꯣꯇꯣ ꯑꯃꯨꯛ ꯊꯥꯔꯛꯑꯒꯦ ꯑꯗꯨꯃꯥꯏꯅ ꯇꯧꯔꯒ ꯂꯧꯔꯁꯦ ꯑꯗꯨꯒꯅꯦ ꯍꯨꯖꯤꯛꯀꯤ ꯑꯩꯈꯣꯏꯅ ꯍꯣꯔꯦꯟ ꯗꯦꯂꯤꯕꯔꯤ ꯆꯥꯔꯖꯀꯤꯅꯦ ꯍꯣꯝ ꯗꯦꯂꯤꯕꯔꯤꯒꯤ ꯗꯦꯂꯤꯕꯔꯤ ꯆꯥꯔꯖꯇꯤ ꯌꯥꯎꯒꯗꯣꯏꯅꯤꯀꯣ ꯗꯦꯂꯤꯕꯔꯤ ꯆꯥꯔꯖꯁꯤꯗ ꯑꯩꯈꯣꯏꯅ ꯀꯩꯅꯣꯅꯦ ꯂꯨꯄꯥ ꯆꯥꯝꯃ ꯃꯥꯒꯤ ꯃꯥꯒꯤꯁꯨ ꯄꯣꯠꯇꯨꯒꯤꯁꯨ ꯃꯇꯨꯡ ꯏꯜꯂꯦ ꯑꯗꯨꯕꯨ ꯑꯩꯈꯣꯏꯅ ꯏꯕꯦꯝꯃꯒꯤ ꯌꯨꯝꯁꯤ ꯀꯗꯥꯏꯗꯅꯣ ꯑꯣ ꯑꯗꯨꯗꯤ ꯏꯝꯐꯥꯜ ꯃꯅꯨꯡꯒꯤꯗꯨꯗꯤ ꯂꯨꯄꯥ ꯆꯥꯝꯃ ꯆꯥꯝꯃ ꯍꯦꯜꯂꯦ ꯑꯗꯣ ꯑꯗꯨꯃꯥꯏꯅ ꯂꯩꯌꯦ ꯍꯧꯖꯤꯛ ꯍꯣꯏ ꯍꯣꯏ ꯌꯥꯏꯌꯦ ꯌꯥꯏꯌꯦ ꯀꯦꯁ ꯑꯣꯟ ꯗꯦꯂꯤꯕꯔꯤ ꯍꯣꯔꯦꯟ ꯑꯗꯨꯝ ꯑꯩꯅ ꯊꯥꯖꯔꯛꯀꯗꯣꯏꯕ ꯑꯉꯥꯡꯗꯨꯗ ꯑꯗꯨꯝ ꯇꯧꯕꯤꯔꯛꯑ ꯌꯥꯔꯦ ꯐꯔꯦ ꯐꯔꯦ ꯎꯝ ꯊꯝꯃꯦ ꯊꯝꯃꯦ